ꯍꯜꯂꯣ ꯍꯧꯖꯤꯛ ꯅꯝꯕꯣꯜ ꯕꯣꯔꯁꯤꯕꯨ ꯂꯩꯔꯤꯕꯣ ꯀꯃꯥꯏꯟ ꯇꯧꯔꯤꯒꯦ ꯄꯨꯡ ꯀꯌꯥꯐꯧ ꯍꯥꯡꯈꯤꯅꯤ ꯑꯣ ꯎꯝ ꯕꯣꯔꯥ ꯃꯈꯜꯁꯦ ꯔꯦꯗꯤ ꯇꯧꯔꯒ ꯊꯝꯕꯤꯔꯝꯒꯗꯕ ꯑꯗꯣ ꯕꯣꯔꯥ ꯃꯈꯜꯁꯦ ꯀꯔꯝ ꯀꯔꯝꯕ ꯐꯪꯒꯦ ꯑꯃꯇ ꯍꯥꯏꯕꯤꯔꯛꯄ ꯌꯥꯒꯗ꯭ꯔ ꯀꯔꯝ ꯀꯔꯝꯕꯅ ꯍꯧꯕ ꯏꯇꯦꯝ

ꯎꯝ ꯌꯦꯔꯨꯝ ꯕꯣꯔꯗꯤ ꯂꯩꯔꯣꯏꯔꯣ ꯑꯗꯨꯗꯤ ꯄꯨꯟꯅ ꯃꯤꯛꯁ ꯇꯧꯔꯒ ꯂꯨꯄꯥ ꯆꯥꯅꯤ ꯆꯍꯨꯝ ꯃꯨꯛꯇꯪꯒꯤ ꯊꯝꯕꯤꯔꯝꯃꯣ ꯑꯩ ꯍꯂꯛꯄ ꯀꯥꯟꯗ ꯑꯩ ꯆꯪꯉꯛꯑꯒꯦ ꯄꯨꯟꯅ ꯃꯤꯛꯁꯇ ꯂꯣꯏꯅꯃꯛ ꯃꯤꯛꯁꯇ ꯇꯧꯕꯤꯔꯒ ꯀꯣ ꯑꯗꯨꯒ ꯑꯩ ꯍꯂꯛꯄꯗ ꯆꯪꯉꯛꯑꯒꯦ ꯍꯣꯔꯦꯟ ꯄꯨꯡ ꯇꯔꯦꯠ ꯐꯥꯎ ꯍꯪꯈꯤꯅꯤ ꯍꯥꯏꯕ ꯀꯣ ꯇꯔꯨꯛ ꯃꯈꯥꯏ ꯐꯧꯕ ꯑꯗꯨꯒꯤ ꯃꯅꯨꯡꯗ ꯑꯩ ꯂꯥꯛꯑꯒꯦ ꯑꯗꯨꯒ ꯑꯗꯨꯝ ꯀꯩꯗꯧꯔꯒ ꯔꯦꯗꯤꯗ ꯑꯗꯨꯝ ꯊꯝꯕꯤꯔꯝꯃꯣ ꯑꯗꯨꯗꯤ

ꯑꯣꯟꯂꯥꯏꯟꯗ ꯇꯧꯕꯁꯤꯅ ꯀꯃꯥꯏꯅ ꯇꯧ ꯀꯃꯥꯏꯅ ꯇꯧꯒꯗꯕ ꯑꯣꯏꯕꯅꯣ ꯍꯥꯏꯗꯤ ꯑꯩꯉꯣꯟꯗꯗꯤ ꯀ꯭ꯌꯨ ꯑꯥꯔ ꯀꯣꯗꯇꯣ ꯂꯩꯇꯕ ꯑꯗꯣ ꯑꯩꯅ ꯅꯣꯏꯅ ꯊꯔꯛꯀꯗꯣꯏꯔ ꯀꯃꯥꯏꯅ ꯇꯧꯅꯤ

ꯑꯗꯨꯗꯤ ꯀ꯭ꯌꯨ ꯑꯥꯔ ꯀꯣꯗꯇꯣ ꯊꯕꯤꯔꯛꯑꯣ ꯑꯗꯣ ꯑꯩ ꯑꯗꯨꯝ ꯑꯣꯟꯂꯥꯏꯟꯗ ꯑꯗꯨꯝ ꯄꯦꯃꯦꯟ ꯇꯧꯖꯔꯛꯑꯒꯦ ꯑꯗꯨꯒ ꯂꯧꯕꯗꯨꯅ ꯑꯩ ꯑꯗꯨꯝ ꯑꯉꯥꯡ ꯊꯥꯔꯛꯄ꯭ꯔ ꯑꯩ ꯂꯥꯛꯄ꯭ꯔ ꯇꯧꯔꯒꯦ ꯐꯔꯦ ꯐꯔꯦ ꯑꯗꯨꯃꯥꯏꯅ ꯇꯧꯔꯁꯤ